ꯑꯣꯜ ꯍꯥꯌꯥꯠ ꯑꯣꯏꯕꯤꯔꯕꯣ ꯑꯩ ꯅꯍꯥꯟ ꯑꯆꯥꯄꯣꯠ ꯑꯣꯗꯔ ꯇꯧꯖꯈꯤꯕꯅꯤ ꯑꯗꯣ ꯌꯨꯝꯒꯤ ꯃꯤꯁꯤꯡꯅ ꯔꯤꯁꯤꯞꯇꯨ ꯗꯔꯀꯥꯔ ꯇꯥꯏ ꯍꯥꯏꯔꯦ ꯑꯗꯣ ꯔꯤꯁꯤꯞꯇꯨ ꯌꯥꯔꯒꯗꯤ ꯑꯩꯉꯣꯟꯗ ꯌꯧꯍꯟꯕꯤꯔꯛꯄ ꯌꯥꯒꯗ꯭ꯔꯥ ꯑꯌꯥꯕ ꯑꯃꯗ ꯑꯗꯨꯝ ꯑꯣꯗꯔꯗꯣ ꯇꯧꯖꯈꯤꯕꯅꯤ ꯑꯗꯣ ꯑꯃꯨꯛꯇꯪ ꯍꯥꯟꯅ ꯌꯧꯍꯟꯕꯤꯔꯛꯑꯣ ꯔꯤꯁꯤꯞ ꯑꯗꯣ ꯑꯩ ꯌꯥꯝꯅ ꯗꯔꯀꯥꯔ ꯑꯣꯏꯖꯔꯦ ꯍꯥꯏꯕꯗꯤ ꯌꯨꯝꯒꯤ ꯄ꯭ꯔꯣꯕ꯭ꯂꯦꯝ ꯈꯔ ꯂꯩꯔꯦ ꯔꯤꯁꯤꯞ ꯎꯠꯇꯕ ꯌꯥꯗꯕꯗꯒꯤ ꯑꯗꯨꯅ ꯔꯤꯁꯤꯞꯇꯣ ꯌꯥꯔꯒꯗꯤ ꯑꯗꯨꯝ ꯀꯔꯤꯒꯨꯝꯕ ꯈꯨꯊꯥꯡ ꯑꯃꯗꯒꯤ ꯑꯣꯏꯔꯒꯁꯨ ꯑꯃꯗ ꯑꯗꯨꯝ ꯍꯥꯏꯕꯗꯤ ꯌꯧꯍꯟꯕꯤꯔꯛꯄ ꯌꯥꯒꯗ꯭ꯔꯥ ꯑꯗꯨ ꯈꯔ ꯈꯤꯇꯪ ꯊꯨꯅ ꯌꯧꯍꯟꯕꯤꯔꯛꯑꯣ